ꯑꯩꯈꯣꯏꯒꯤ ꯈꯨꯟꯒꯪꯗ ꯐꯣꯟ ꯑꯃꯗꯤ ꯇꯤꯂꯤꯐꯣꯟꯒꯤ ꯃꯇꯦꯡ ꯂꯩꯇꯕꯅ ꯂꯩꯇꯕꯅ ꯑꯦꯝꯕꯨꯂꯦꯟꯁꯀꯤ ꯈꯨꯗꯣꯡꯆꯥꯕꯒꯤ ꯀꯟꯅꯦꯛ ꯇꯤꯚꯤꯇꯤ ꯂꯩꯇꯕꯅꯤ ꯑꯗꯨꯕꯨ ꯑꯩꯈꯣꯏꯒꯤ ꯑꯋꯥꯕꯁꯤꯡꯗꯤ ꯂꯥꯏꯔꯕ ꯑꯣꯏꯕꯅ ꯑꯩꯈꯣꯏꯒꯤ ꯈꯨꯟꯒꯪꯗ ꯑꯦꯝꯕꯨꯂꯦꯟꯁ ꯅꯦꯛꯄꯒꯤ ꯄꯩꯁꯥ ꯂꯩꯇꯕ ꯃꯔꯝ ꯑꯣꯏꯗꯨꯅ ꯑꯩꯈꯣꯏꯅ ꯑꯦꯝꯕꯨꯂꯦꯟꯁꯀꯤ ꯑꯋꯥꯕ ꯀꯌꯥ ꯃꯥꯌꯣꯛꯅꯩ ꯑꯦꯝꯕꯨꯂꯦꯟꯁ ꯑꯗꯨꯒꯤ ꯆꯠꯅꯕ ꯍꯣꯠꯅꯕꯗ ꯈꯨꯟꯒꯪ ꯑꯗꯨꯗꯒꯤ ꯀꯤꯂꯣꯃꯤꯇꯔ ꯀꯨꯟ ꯀꯨꯟꯊ꯭ꯔꯥ ꯂꯥꯞꯄ ꯃꯔꯝ ꯑꯣꯏꯗꯨꯅ ꯑꯩꯈꯣꯏꯅ ꯑꯦꯝꯕꯨꯂꯦꯟꯁ ꯅꯦꯛꯅꯕ ꯍꯣꯠꯅꯕ ꯆꯠꯄ ꯃꯇꯝꯗ ꯃꯇꯝ ꯀꯌꯥꯝ ꯆꯪꯕꯒꯤ ꯆꯪꯉꯤ ꯑꯗꯨꯅ ꯑꯩꯈꯣꯏꯅ ꯑꯦꯝꯕꯨꯂꯦꯟꯁ ꯂꯩꯇꯕꯒꯤ ꯑꯋꯥꯕ ꯃꯌꯥꯟꯅ ꯃꯥꯌꯣꯛꯅꯩ